ꯑꯍꯥꯟꯕꯗ ꯑꯩꯅ ꯄꯥꯝꯒꯅꯤ ꯍꯥꯏꯅ ꯈꯟꯂꯨꯗꯕ ꯑꯗꯨꯕꯨ ꯂꯣꯏꯁꯤꯜꯂꯛꯄꯗ ꯄꯥꯝꯂꯛꯈꯤꯕ ꯂꯥꯏꯔꯤꯛ ꯂꯩꯈ꯭ꯔꯦ ꯂꯥꯏꯔꯤꯛ ꯑꯗꯨꯒꯤ ꯃꯃꯤꯡꯗꯤ ꯗ ꯒꯤꯐ ꯑꯣꯐ ꯃꯖꯥꯏ ꯑꯏꯕꯅ ꯑꯣ ꯍꯦꯅꯔꯤꯅꯤ ꯂꯥꯏꯔꯤꯛꯁꯦ ꯑꯩꯅ ꯑꯍꯥꯟꯕ ꯄꯥꯕ ꯃꯇꯝꯗ ꯌꯥꯝꯅ ꯐꯖꯗꯧꯒꯁꯨ ꯃꯥꯜꯂꯝꯗꯦ ꯏꯆꯝ ꯆꯝꯕ ꯋꯥꯔꯤ ꯃꯥꯜꯂꯝꯃꯤ ꯑꯍꯥꯟꯕꯗ ꯄꯥꯅꯤꯡꯕ ꯄꯣꯛꯂꯝꯗꯦ ꯑꯗꯨꯕꯨ ꯈꯔ ꯄꯥꯔꯛꯑꯕ ꯃꯇꯨꯡꯗ ꯃꯈꯣꯏꯅꯤꯒꯤ ꯅꯨꯡꯁꯤꯅꯕꯒꯤꯗꯃꯛꯇꯥ ꯄꯤꯊꯣꯛꯅꯔꯤꯕ ꯒꯤꯐ ꯃꯑꯣꯡ ꯃꯇꯧ ꯑꯗꯨꯒꯨꯝꯕ ꯁꯤꯡꯗꯣ ꯁꯨꯝ ꯄꯥꯔꯛꯄ ꯃꯇꯝꯗ ꯑꯩꯉꯣꯟꯗ ꯄꯥꯅꯤꯡꯕꯒꯤ ꯏꯊꯤꯜ ꯑꯃ ꯐꯥꯎꯔꯛꯈꯤ ꯅꯨꯄꯥ ꯑꯗꯨꯅ ꯅꯨꯄꯤꯗꯨꯒꯤ ꯃꯁꯝ ꯆꯞꯅꯕꯒꯤꯗꯃꯛꯇ ꯈ꯭ꯔꯤꯁꯃꯥꯁꯀꯤ ꯒꯤꯐ ꯑꯣꯏꯅ ꯀ꯭ꯂꯤꯞ ꯂꯩꯔꯦ ꯑꯗꯨꯒ ꯅꯨꯄꯤꯗꯨꯅꯕꯨ ꯃꯥꯒꯤ ꯅꯨꯄꯥꯗꯣ ꯑꯗꯨꯒꯤꯗꯃꯛꯇ ꯒꯤꯐ ꯑꯣꯏꯅ ꯃꯥꯒꯤ ꯃꯁꯝ ꯌꯣꯟꯊꯣꯛꯑꯒ ꯘꯥꯔꯤꯒꯤ ꯃꯔꯤ ꯄ꯭ꯂꯦꯇꯤꯅꯝ ꯆꯦꯟꯅ ꯂꯩꯈꯤ ꯃꯁꯥ ꯃꯁꯥꯒꯤ ꯑꯇꯥꯡꯕ ꯄꯣꯠ ꯌꯣꯟꯊꯣꯛꯅꯔꯒ ꯑꯗꯨꯃꯥꯏ ꯇꯧꯔꯒ ꯂꯩꯔꯤꯕ ꯃꯈꯣꯏ ꯑꯅꯤꯒꯤ ꯀꯠꯊꯣꯛꯅꯕꯒꯤ ꯃꯑꯣꯡ ꯃꯇꯧꯗꯣ ꯑꯗꯒꯤ ꯑꯩꯅ ꯋꯥꯔꯤꯗꯣ ꯄꯥꯅꯤꯡꯈꯤ